ꯍꯜꯂꯣ ꯁꯤ ꯀꯥꯏꯔꯦꯝꯕꯤꯈꯣꯛꯀꯤ ꯃꯦꯝꯃꯒꯤ ꯐꯔꯅꯤꯆꯔ ꯑꯣꯏꯕꯤꯔꯕ꯭ꯔꯣ ꯑꯗꯨꯅꯦ ꯑꯩ ꯎꯄꯨ ꯑꯃꯈꯛꯇ ꯆꯟꯖꯒꯦꯗꯅ ꯇꯧꯖꯔꯛꯄꯅꯦ ꯑꯗꯣ ꯎꯄꯨꯁꯦ ꯑꯩꯒꯤ ꯎꯄꯨ ꯑꯃ ꯂꯩꯔꯝꯕ ꯑꯗꯣ ꯁꯨꯝ ꯆꯥꯗꯅ ꯌꯥꯗꯗꯅ ꯑꯗꯨꯅ ꯑꯅꯧꯕ ꯑꯃꯈꯛꯇꯪ ꯆꯟꯖꯒꯦꯗꯅ ꯇꯧꯖꯔꯛꯄꯅꯦ ꯑꯗꯣ ꯎꯄꯨꯁꯤ ꯀ꯭ꯋꯥꯂꯤꯇꯤꯁꯤ ꯀꯔꯥꯏꯗꯒꯤꯅ ꯀꯔꯥꯏ ꯐꯥꯎ ꯂꯩꯒꯦ ꯑꯗꯣ ꯀ꯭ꯋꯥꯂꯤꯇꯤꯁꯤꯡꯗꯣ ꯃꯈꯟ ꯃꯈꯟ ꯑꯝꯇ ꯍꯥꯏꯕꯤꯔꯛꯑꯣ ꯑꯗꯨꯒ ꯐꯥꯁ ꯀ꯭ꯋꯥꯂꯤꯇꯤꯗ ꯂꯧꯖꯒꯦ

ꯃꯈꯟ ꯃꯈꯟ ꯂꯩꯕꯁꯦ ꯄꯩꯁꯥ ꯑꯦꯃꯥꯎꯟꯁꯦ ꯇꯥꯏꯔꯦꯟꯅ ꯀꯌꯥꯅꯣ ꯎꯅꯤꯡꯗꯧꯅ ꯀꯌꯥꯅꯣ ꯎꯆꯥꯟꯅ ꯀꯌꯥꯅꯣ ꯇꯤꯛꯅ ꯀꯌꯥꯅꯣ ꯍꯥꯏꯕꯅ ꯆꯤꯡꯕ ꯍꯥꯏꯐꯦꯠ ꯁꯝꯂꯞꯄ ꯑꯃ ꯈꯛꯇꯪ ꯍꯥꯏꯕꯤꯔꯛꯄ ꯌꯥꯒꯗ꯭ꯔꯥ ꯎꯝ ꯎꯅꯤꯡꯗꯧꯗꯤ ꯑꯗꯒꯤ ꯑꯇꯩ ꯎꯆꯝ ꯂꯩꯔꯤꯗꯅ ꯑꯇꯩ ꯑꯇꯩ ꯎꯁꯤꯡꯗꯨ ꯍꯥꯏꯐꯦꯠ ꯑꯗꯨꯗ ꯐꯔꯅꯤꯆꯔ ꯍꯥꯎꯁꯇ ꯐꯪꯕꯒꯩ ꯍꯥꯏꯕꯤꯕ ꯌꯥꯕꯒꯩ ꯑꯗꯨꯝ ꯍꯥꯏꯕꯤꯔꯛꯑꯣ

ꯎꯝ ꯑꯗꯨꯗꯤ ꯇꯥꯏꯃꯤꯡꯗꯤ ꯀꯔꯝ ꯀꯔꯝꯕ ꯃꯇꯝꯗ ꯑꯗꯨꯝ ꯍꯥꯡꯉꯤ ꯐꯔꯅꯤꯆꯔꯗꯣ ꯑꯗꯨ ꯍꯥꯏꯐꯦꯠꯇꯪ ꯍꯥꯏꯕꯤꯔꯛꯑꯣ ꯑꯣ ꯍꯣꯏ ꯍꯣꯏ ꯊꯥꯒꯠꯆꯔꯤ ꯍꯥꯏꯕꯤꯔꯛꯄꯒꯤꯗꯃꯛꯇ ꯊꯝꯖꯔꯒꯦ